ꯂꯧꯎ ꯁꯤꯡꯎꯕ ꯍꯥꯏꯕꯁꯤ ꯃꯤꯑꯣꯏꯕꯒꯤ ꯄꯨꯟꯁꯤꯗ ꯈ꯭ꯋꯥꯏꯗꯒꯤ ꯆꯪꯗ꯭ꯔꯕ ꯌꯥꯗ꯭ꯔꯕ ꯄꯣꯠꯂꯝꯁꯤꯡꯒꯤ ꯃꯅꯨꯡꯗ ꯑꯃꯅꯦꯕꯀꯣ ꯑꯩꯈꯣꯏ ꯂꯧꯎ ꯁꯤꯡꯎꯕ ꯑꯦꯒ꯭ꯔꯤꯀꯜꯆꯔ ꯌꯥꯎꯗꯕ ꯇꯥꯔꯒꯗꯤ ꯄꯣꯊꯣꯛ ꯄꯨꯊꯣꯔꯛꯑꯔꯣꯏ ꯑꯩꯈꯣꯏ ꯆꯥꯔꯔꯣꯏ ꯍꯤꯡꯉꯔꯣꯏꯕ ꯑꯗꯨꯅ ꯇꯨꯡꯒꯤ ꯍꯧꯒꯠꯂꯛꯏꯕ ꯖꯦꯅꯦꯔꯦꯁꯟꯁꯤꯡꯁꯤꯁꯨ ꯆꯞ ꯃꯥꯟꯅꯅ ꯑꯩꯈꯣꯏꯒꯤ ꯆꯥꯗꯧꯔꯤꯕꯅꯤꯅ ꯃꯣꯏꯁꯨ ꯑꯦꯒ꯭ꯔꯤꯀꯜꯆꯔꯁꯦ ꯂꯧꯎ ꯁꯤꯡꯎꯕꯁꯦ ꯗꯔꯀꯥꯔ ꯇꯥꯏ ꯍꯥꯏꯅ ꯑꯩꯅ ꯂꯧꯑꯦꯕ ꯑꯗꯨꯅ ꯑꯩꯈꯣꯏꯅ ꯑꯦꯒ꯭ꯔꯤꯀꯜꯆꯔ ꯇꯧꯕ ꯃꯇꯝꯗ ꯍꯧꯖꯤꯛꯇꯤ ꯑꯩꯈꯣꯏꯒꯤ ꯑꯦꯒ꯭ꯔꯤꯀꯜꯆꯔꯦꯜ ꯑꯦꯔꯤꯌꯥ ꯂꯦꯟ ꯃꯁꯤꯡ ꯌꯥꯝ ꯍꯟꯊꯔꯦ ꯍꯥꯟꯅꯒ ꯌꯦꯡꯅꯕ ꯃꯇꯝꯗ ꯄꯣꯄꯨꯂꯦꯁꯟ ꯍꯦꯟꯒꯠꯂꯛꯄꯒꯤ ꯃꯇꯨꯡꯏꯟꯅ ꯑꯅꯧ ꯑꯅꯧꯕ ꯀꯩꯅꯣ ꯁꯦꯝꯒꯠꯂꯛꯑꯦ ꯗꯦꯕ꯭ꯂꯞꯃꯦꯟ ꯃꯌꯥꯝ ꯂꯥꯛꯑꯦꯀꯣ ꯑꯗꯨꯅ ꯑꯩꯈꯣꯏꯒꯤ ꯂꯧꯎ ꯁꯤꯡꯎꯕꯒꯤ ꯃꯇꯥꯡ ꯄꯣꯏꯟ ꯈꯔ ꯄꯟꯕ ꯃꯇꯝꯗ ꯑꯩꯈꯣꯏꯅ ꯂꯧꯎ ꯁꯤꯡꯎꯕꯁꯦ ꯑꯣꯔꯒꯥꯅꯤꯛ ꯐꯥꯔꯃꯤꯡꯂꯣꯝꯗ ꯆꯪꯁꯤꯟꯕꯀꯣ ꯑꯣꯔꯒꯥꯅꯤꯛ ꯐꯥꯔꯃꯤꯡꯗ ꯀꯥ ꯍꯦꯟꯅ ꯆꯪꯁꯤꯟꯕ ꯑꯗꯒꯤꯗꯤ ꯑꯩꯈꯣꯏꯒꯤ ꯃꯜꯇꯤꯄꯜ ꯀ꯭ꯔꯣꯞꯁ ꯃꯈꯜ ꯃꯈꯜ ꯌꯥꯔꯤꯈꯩꯗꯤ ꯊꯥꯅꯕ ꯍꯣꯠꯅꯕꯀꯣ ꯑꯗꯩꯗꯤ ꯍꯥꯏꯕ꯭ꯔꯤꯠ ꯄꯨꯊꯣꯛꯄ ꯉꯝꯃꯒꯅ ꯍꯥꯏꯕ꯭ꯔꯤꯠ ꯄꯨꯊꯣꯛꯄ ꯃꯣꯅꯣ ꯍꯥꯏꯕ꯭ꯔꯤꯠ ꯄꯨꯊꯣꯛꯑꯒꯅ ꯑꯗꯨꯝ ꯄꯨꯊꯣꯛꯄ ꯑꯩꯈꯣꯏꯅ ꯉꯝꯖ ꯉꯝꯖꯕ ꯑꯩꯈꯣꯏꯒꯤ ꯁꯣꯔꯁꯇꯒꯤ ꯄꯨꯊꯣꯛꯄ ꯉꯝꯕ ꯄꯣꯊꯣꯛꯈꯩ ꯑꯗꯨꯝ ꯄꯨꯊꯣꯛꯄ ꯍꯣꯠꯅꯕꯁꯦ ꯑꯩꯅ ꯄꯟꯖꯅꯤꯡꯏ ꯃꯔꯝ ꯀꯔꯤꯒꯤꯅꯣ ꯍꯥꯏ ꯃꯇꯝꯗ ꯑꯩꯈꯣꯏꯒꯤ ꯃꯁꯤꯗꯤ ꯌꯥꯝꯅ ꯕꯦꯁꯤꯛ ꯑꯣꯏꯕ ꯅꯤꯠ ꯑꯃꯅꯤꯕꯀꯣ ꯑꯗꯨꯅ ꯑꯩꯈꯣꯏꯅ ꯑꯩꯈꯣꯏꯅ ꯂꯧꯎ ꯁꯤꯡꯎꯕ ꯃꯛꯇ ꯑꯣꯏꯔꯁꯨ ꯑꯩꯈꯣꯏꯅ ꯑꯩꯈꯣꯏꯒꯤ ꯍꯥꯔꯃꯛꯇ ꯍꯥꯞꯄ ꯑꯣꯏꯔꯁꯨ ꯄꯦꯁꯇꯤꯁꯥꯏꯠ ꯑꯩꯈꯣꯏ ꯏꯟꯁꯦꯛꯇꯤꯁꯥꯏꯠꯁ ꯍꯥꯞꯄ ꯃꯇꯝꯗ ꯌꯥꯝ ꯀꯥ ꯍꯦꯟꯅ ꯍꯥꯞꯆꯤꯜꯂꯒ ꯇꯤꯟ ꯀꯥꯡ ꯍꯥꯠꯂꯤꯅꯦ ꯍꯥꯏꯗꯨꯅꯕꯨ ꯂꯧꯗꯨꯗ ꯑꯣꯏꯅ ꯄꯥꯝꯕꯤꯗꯨꯗ ꯁꯣꯛꯍꯟꯕꯒꯤ ꯃꯑꯣꯡꯁꯦ ꯌꯥꯝ ꯄꯥꯝꯖꯗꯦ ꯑꯗꯨꯅ ꯍꯥꯞꯐꯝ ꯊꯣꯛꯄ ꯃꯥꯒꯤ ꯑꯣꯏꯕ ꯂꯦꯕꯦꯜꯗꯨꯗ ꯍꯥꯞꯄꯒ ꯑꯩꯈꯣꯏ ꯇꯧꯕꯝ ꯊꯣꯛꯄ ꯃꯇꯥꯡ ꯃꯇꯝꯒꯤ ꯃꯇꯨꯡꯏꯟꯅ ꯇꯧꯍꯟꯖꯅꯤꯡꯏ ꯊꯥꯏꯅꯒ ꯍꯧꯖꯤꯛꯀ ꯌꯦꯡꯅ ꯃꯇꯝꯗꯁꯨ ꯇꯦꯛꯅꯣꯂꯣꯖꯤꯗ ꯌꯦꯡꯕ ꯃꯇꯝꯗꯁꯨ ꯌꯥꯝ ꯈꯦꯅꯔꯦ ꯊꯥꯏꯅ ꯐꯧ ꯂꯣꯛꯄ ꯃꯇꯝꯗ ꯀꯩꯅꯣ ꯇꯧ ꯃꯇꯝꯗ ꯑꯩꯈꯣꯏꯒꯤ ꯃꯤꯅ ꯇꯧꯔꯝꯕꯗꯨ ꯍꯧꯖꯤꯛꯇꯤ ꯃꯦꯁꯤꯟ ꯃꯌꯥꯝ ꯊꯣꯛꯂꯛꯑꯦ ꯏꯁꯤꯡ ꯆꯥꯏꯕ ꯂꯧ ꯍꯤꯗꯥꯛ ꯆꯥꯏꯕ ꯑꯦꯕ꯭ꯔꯤꯊꯤꯡ ꯐꯥꯔꯃꯤꯡ ꯇꯧꯕ ꯃꯇꯝꯗꯁꯨ ꯑꯩꯈꯣꯏ ꯃꯈꯜ ꯃꯈꯜ ꯑꯗꯩ ꯏꯔꯤꯒꯦꯁꯟ ꯁꯤꯁꯇꯦꯝꯃꯛꯇꯁꯨ ꯌꯦꯡꯕ ꯃꯇꯝ ꯏꯔꯤꯒꯦꯁꯟ ꯁꯤꯁꯇꯦꯝꯁꯦ ꯃꯈꯜ ꯃꯌꯥꯝ ꯊꯣꯛꯂꯛꯑꯦ ꯑꯗꯨꯅ ꯂꯧꯎ ꯁꯤꯡꯎꯕꯒꯤ ꯑꯩꯈꯣꯏꯒꯤ ꯀꯩꯅꯣꯁꯤꯗ ꯄꯣꯏꯟꯁꯤꯗ ꯑꯩꯈꯣꯏꯅ ꯄꯟꯖꯅꯤꯡꯕꯗꯤ ꯂꯥꯁꯇ ꯍꯥꯏꯖꯅꯤꯡꯕꯗꯤ ꯃꯁꯤꯗꯤ ꯕꯦꯁꯤꯛ ꯅꯤꯠꯅꯤ ꯑꯗꯨꯅ ꯇꯧ ꯃꯇꯝꯗ ꯅꯤꯌꯣꯝ ꯆꯨꯝꯅ ꯇꯨꯡꯒꯤ ꯍꯧꯒꯠꯂꯛꯏꯕ ꯖꯦꯅꯦꯔꯦꯁꯟꯒꯤꯗꯃꯛꯇꯁꯨ ꯈꯜꯂꯒ ꯌꯥꯝ ꯃꯔꯤꯛ ꯆꯨꯝꯅ ꯇꯧꯍꯟꯖꯅꯤꯡꯏ